ꯍꯧꯖꯤꯛꯃꯛꯀꯤ ꯑꯣꯏꯅꯗꯤ ꯑꯥꯏꯟꯒꯤ ꯑꯥꯏꯟꯒꯤ ꯑꯣꯏꯕ ꯁꯃꯁ꯭ꯌꯥ ꯑꯩꯉꯣꯟꯗ ꯊꯦꯡꯅꯕ ꯂꯩꯇ꯭ꯔꯤ ꯍꯥꯏꯕꯗꯤ ꯂꯝꯒꯤ ꯃꯔꯤ ꯂꯩꯅꯅ ꯆꯌꯦꯠꯅꯕ ꯀꯔꯤꯁꯨ ꯑꯩꯉꯣꯟꯗ ꯂꯩꯇꯦ ꯑꯗꯨꯅ ꯀꯔꯤꯒꯨꯝꯕ ꯐꯠꯇꯕ ꯊꯧꯗꯣꯛ ꯑꯩꯕꯨ ꯆꯤꯡꯊꯅꯕ ꯍꯣꯠꯅꯕ ꯑꯩꯒꯤꯗꯃꯛ ꯑꯩꯒꯤ ꯃꯥꯏꯌꯣꯛꯇ ꯑꯩꯅ ꯇꯧꯗꯕ ꯊꯕꯛꯀꯨꯝ ꯃꯌꯥꯝ ꯑꯃ ꯍꯥꯏꯖꯤꯟꯕ ꯈꯣꯠꯆꯤꯟꯕ ꯑꯥꯏꯟꯒꯤ ꯃꯇꯦꯡ ꯂꯧꯔꯒ ꯂꯧꯅꯕꯒꯤꯗꯃꯛꯇ ꯍꯣꯠꯅꯒꯅꯤ ꯑꯗꯨꯒꯨꯝꯕ ꯌꯧꯔꯛꯂꯗꯤ